ꯑꯩꯈꯣꯏꯒꯤ ꯏꯔꯣꯏꯕ ꯑꯁꯤꯅ ꯍꯛꯆꯥꯡꯗ ꯀꯥꯟꯅꯕ ꯌꯥꯝ ꯄꯤꯕ ꯍꯥꯏꯕ ꯇꯥꯔꯒꯗꯤ ꯏꯔꯣꯏꯕ ꯃꯇꯝꯗ ꯑꯩꯈꯣꯏꯒꯤ ꯆꯤꯟꯖꯥꯛ ꯑꯃ ꯗꯔꯀꯥꯔ ꯑꯣꯏꯔꯅꯤ ꯃꯔꯨ ꯑꯣꯏꯅ ꯆꯤꯟꯖꯥꯛꯁꯤ ꯐꯠꯇꯕ ꯌꯥꯔꯔꯣꯏ ꯆꯤꯟꯖꯥꯛꯁꯤ ꯑꯐ ꯑꯐꯕ ꯆꯥꯔꯗꯤ ꯏꯁꯥꯁꯨ ꯐꯔꯅꯤ ꯑꯗꯨꯏ ꯃꯊꯛꯇ ꯑꯩꯈꯣꯏꯒꯤ ꯍꯛꯆꯥꯡꯒꯤ ꯏꯁꯇ꯭ꯔꯦꯆꯤꯡ ꯇꯧꯗꯧꯕꯉꯩꯁꯤꯁꯨ ꯂꯣꯏꯅ ꯏꯔꯣꯏꯕ ꯃꯇꯝꯗꯗꯤ ꯕꯣꯗꯤ ꯄꯨꯂꯞ ꯏꯁꯇ꯭ꯔꯦꯆꯤꯡ ꯇꯧꯔꯅꯤ ꯕꯣꯗꯤ ꯄꯨꯂꯞ ꯌꯥꯎꯔꯕꯅꯤꯅ ꯑꯗꯒꯤ ꯒ꯭ꯔꯣꯠ ꯂꯩꯇꯕ ꯃꯤꯗꯁꯨ ꯈꯔ ꯒ꯭ꯔꯣꯠꯇꯁꯨ ꯈꯤꯇꯪ ꯃꯇꯦꯡ ꯄꯥꯡꯉꯦ ꯑꯗꯨꯒꯤ ꯃꯊꯛꯇ ꯑꯩꯈꯣꯏꯒꯤ ꯏꯔꯣꯏꯕꯁꯤꯅ ꯑꯩꯈꯣꯏꯒꯤ ꯍꯛꯆꯥꯡꯒꯤ ꯕꯣꯗꯤ ꯐꯤꯠ ꯑꯣꯏꯕ ꯑꯗꯒꯤ ꯍꯛꯆꯥꯡꯁꯤ ꯐꯅ ꯂꯩꯍꯟꯕ ꯃꯁꯜꯗ ꯐꯕ ꯈꯣꯠꯄ ꯃꯌꯥꯝ ꯑꯃꯁꯨ ꯂꯩꯈ꯭ꯔꯦ ꯑꯗꯨꯗꯁꯨ ꯅꯠꯇꯅ ꯑꯩꯈꯣꯏ ꯁꯣꯔ ꯍꯣꯟꯗꯣꯛ ꯍꯣꯟꯖꯤꯟ ꯁꯥꯟꯅꯕꯁꯤꯅ ꯑꯩꯈꯣꯏ ꯏꯔꯣꯏꯕ ꯃꯇꯝꯗ ꯁꯣꯔ ꯊꯤꯡꯕ ꯑꯃꯨꯛ ꯍꯣꯟꯗꯣꯛꯄ ꯍꯥꯏꯕꯁꯤ ꯑꯗꯨꯝ ꯗꯔꯀꯥꯔ ꯑꯣꯏ ꯏꯔꯣꯏꯕ ꯇꯧꯕ ꯃꯤꯅꯗꯤ ꯁꯣꯔꯁꯤ ꯏꯔꯣꯏꯕꯗ ꯌꯥꯝ ꯁꯥꯟꯅ ꯆꯠꯀꯦ ꯍꯥꯏꯕ ꯇꯥꯔꯒꯗꯤ ꯁꯣꯔꯁꯤ ꯊꯤꯡꯂꯒ ꯏꯔꯣꯏꯕ ꯑꯗꯒꯤ ꯑꯃꯨꯛ ꯊꯥꯗꯣꯛꯄ ꯑꯃꯨꯛ ꯊꯤꯡꯕ ꯑꯗꯨꯃꯥꯏꯅ ꯁꯥꯟꯅ ꯁꯥꯟꯅꯔꯒ ꯇꯧꯕꯁꯤꯅ ꯑꯩꯈꯣꯏꯒꯤ ꯏꯔꯣꯏꯕꯗꯁꯨ ꯌꯥꯝꯅ ꯅꯨꯡꯉꯥꯏꯕ ꯁꯥꯟꯅꯁꯨ ꯆꯠꯄ ꯃꯇꯦꯡ ꯄꯥꯡꯕꯁꯨ ꯑꯣꯏꯍꯜꯂꯦ